ꯂꯥꯏꯔꯤꯛ ꯂꯥꯏꯁꯨ ꯈꯛ ꯅꯠꯇꯕꯤꯗ ꯌꯥꯝꯅ ꯍꯩꯁꯤꯡꯕ ꯍꯧꯖꯤꯛꯇꯤ ꯃꯥꯅꯤꯄꯨꯔ ꯁꯔꯀꯥꯔꯅ ꯄꯤꯕ ꯑꯦꯝꯄ꯭ꯂꯣꯌꯤꯁꯄꯨꯗꯤ ꯑꯦꯝꯄ꯭ꯂꯣꯌꯤ ꯑꯣꯏꯔꯅꯤꯀꯣ ꯑꯦꯝꯄ꯭ꯂꯣꯌꯤꯁꯤꯗ ꯄꯩꯁꯥꯅ ꯆꯪꯉꯛꯄ ꯃꯌꯥꯝ ꯂꯩꯕ ꯂꯥꯏꯔꯤꯛ ꯂꯥꯏꯁꯨ ꯍꯩꯒꯦꯔ ꯍꯩꯔꯣꯏꯔ ꯃꯌꯥꯝ ꯑꯃ ꯂꯩꯈꯔꯦ ꯀꯔꯞꯁꯟꯅ ꯇꯧꯔꯒ ꯑꯗꯣ ꯑꯩꯅ ꯍꯥꯏꯌꯣ ꯍꯥꯏꯔꯒꯗꯤ ꯒꯣꯔꯃꯦꯟ ꯖꯣꯞ ꯅꯠꯇꯕꯤꯗ ꯃꯦꯀꯞ ꯑꯥꯔꯇꯤꯁꯄꯨ ꯑꯣꯏꯔꯣ ꯃꯦꯀꯞ ꯑꯥꯔꯇꯤꯁꯁꯦ ꯃꯔꯨ ꯑꯣꯏꯅ ꯃꯥ ꯃꯁꯥ ꯃꯦꯀꯞ ꯍꯩꯇꯅ ꯃꯦꯀꯞ ꯑꯥꯔꯇꯤꯁ ꯑꯣꯏꯕ ꯌꯥꯔꯣꯏꯕ ꯃꯥꯅ ꯀꯩ ꯀꯩ ꯀꯃꯥꯏꯅ ꯌꯦꯛꯀꯅꯤ ꯈꯣꯠꯀꯅꯤ ꯑꯗꯨ ꯑꯗꯥꯗꯣ ꯈꯪꯗꯕꯤꯗ ꯃꯥ ꯀꯩꯁꯨ ꯃꯦꯀꯞ ꯑꯥꯔꯇꯤꯁ ꯑꯣꯏꯕꯁꯨ ꯌꯥꯔꯣꯏ ꯑꯗꯨꯒ ꯃꯌꯥꯝ ꯑꯃ ꯂꯩꯈꯔꯦ ꯒꯣꯃꯦꯟ ꯖꯣꯞ ꯅꯠꯇꯕꯤꯗ ꯊꯕꯛ ꯇꯧꯕ ꯌꯥꯕ ꯊꯕꯛ ꯇꯧꯕ ꯌꯥꯕ ꯃꯌꯥꯝ ꯑꯃ ꯂꯩꯈꯔꯦ ꯃꯦꯗꯤꯌꯥꯗ ꯊꯣꯛꯑꯒ ꯋꯥ ꯃꯤꯗꯤꯌꯥꯗ ꯊꯣꯛꯏꯅꯦ ꯍꯥꯏꯔꯒ ꯆꯨꯝꯗ꯭ꯔꯤꯡ ꯆꯨꯝꯅ ꯂꯦꯞꯄꯒꯗꯤ ꯀꯩ ꯀꯥꯟꯅꯅꯤ ꯃꯔꯨ ꯑꯣꯏꯅ ꯃꯥꯁꯦ ꯋꯥ ꯉꯥꯡꯕꯁꯨ ꯍꯩꯕ ꯗꯔꯀꯥꯔ ꯇꯥꯏ ꯑꯗꯨꯒ ꯀ ꯀꯦꯃꯦꯔꯥ ꯀꯦꯃꯦꯔꯥ ꯃꯃꯥꯡꯗ ꯋꯥ ꯉꯥꯡꯕ ꯍꯩꯠ ꯀꯦꯃꯦꯔꯥꯒꯤ ꯐꯣꯀꯁꯇꯨ ꯄꯤꯔꯒ ꯃꯥꯅ ꯋꯥ ꯉꯥꯡꯕꯁꯨ ꯍꯩꯕ ꯗꯔꯀꯥꯔ ꯇꯥꯏꯌꯦꯅ ꯈꯜꯂꯤ ꯄꯣꯏꯟ ꯄꯣꯏꯟꯗꯨꯒꯤ ꯃ ꯃꯇꯨꯡ ꯏꯟꯅ ꯋꯥ ꯉꯥꯡꯒꯗꯕꯅꯤ ꯍꯥꯏꯅꯁꯨ ꯍꯥꯏꯖꯅꯤꯡꯏ